ꯑꯩꯈꯣꯏ ꯊꯥꯏꯅꯒꯤ ꯐꯣꯇꯣꯁꯤꯡꯖꯤꯗꯤ ꯑꯩꯈꯣꯏꯒꯤ ꯕ꯭ꯂꯦꯛ ꯑꯦꯟ ꯍ꯭ꯋꯥꯏꯠꯇ ꯅꯝꯕꯁꯨ ꯌꯥꯎꯏ ꯏꯄꯥ ꯏꯃꯥ ꯑꯗꯒꯤ ꯏꯆꯤꯜ ꯏꯅꯥꯎꯁꯤꯡꯒꯤ ꯄꯣꯛꯄꯒꯤ ꯑꯣꯔ ꯁ꯭ꯋꯦꯁꯇꯤꯒꯤ ꯀꯩꯒꯤ ꯑꯔꯤꯕ ꯐꯣꯇꯣ ꯃꯌꯥꯝꯗꯣ ꯌꯦꯡꯕꯗ ꯑꯩꯈꯣꯏꯒꯤ ꯕ꯭ꯂꯦꯛ ꯑꯦꯟ ꯍ꯭ꯋꯥꯏꯠꯇ ꯑꯣꯏꯔꯕꯅꯤꯅ ꯃꯥꯒꯤ ꯃꯁꯛꯇꯨ ꯆꯞ ꯆꯥꯕꯤꯗꯤ ꯈꯪꯕ ꯉꯝꯗꯦ ꯑꯗꯨꯒ ꯍꯧꯖꯤꯛ ꯑꯅꯧꯕ ꯊꯣꯛꯂꯛꯏꯕ ꯗꯤꯖꯤꯇꯦꯜ ꯇꯥꯏꯞ ꯍꯥꯏꯇꯔꯦ ꯃꯣꯕꯥꯏꯜꯗꯖꯨ ꯑꯣꯔ ꯀꯩꯅꯣꯗ ꯀꯦꯃꯦꯔꯥ ꯑꯣꯏꯅꯖꯨ ꯇꯦꯁꯂꯥ ꯀꯩꯀꯥ ꯌꯥꯝ ꯊꯣꯛꯏꯃꯤꯅ ꯃꯣꯏꯒꯤ ꯃꯌꯦꯛꯇꯨꯅ ꯑꯩꯈꯣꯏꯒꯤ ꯅꯦꯆꯔꯦꯜꯂꯤ ꯑꯣꯏꯅ ꯗꯤꯖꯤꯇꯦꯂꯥꯏꯖ ꯇꯧꯊꯣꯛꯑꯒ ꯎꯔꯕꯅꯤꯅ ꯑꯣꯔ ꯏꯗꯤꯠꯃꯛ ꯇꯧꯗ꯭ꯔꯒꯖꯨ ꯑꯈꯣꯏꯒꯤ ꯆꯟꯕꯗ ꯁꯦꯝꯕꯗꯖꯨ ꯌꯥꯝ ꯅꯨꯡꯉꯥꯏꯕ ꯄꯣꯠ ꯑꯣꯏꯕꯅꯤꯅ ꯈꯦꯠꯅꯕꯖꯦ ꯑꯅꯧꯕꯗꯅꯗꯤ ꯍꯦꯟꯅ ꯐꯕ꯭ꯔꯅ ꯈꯜꯂꯤ ꯑꯩꯒꯤ ꯋꯥꯈꯟꯗ